ꯇꯥꯏꯌꯦ ꯃꯥꯅꯦ ꯌꯥꯏꯌꯦ ꯍꯪꯁꯦ ꯍꯪꯉꯣ ꯇꯨꯔꯤꯁ ꯑꯣꯏꯗꯣꯏꯅꯤꯀꯣ ꯍꯣꯏ ꯍꯪꯉꯣ ꯌꯥꯏꯌꯦ

ꯎꯝ ꯎꯝ ꯍꯣꯏ ꯑꯩꯈꯣꯏꯒꯤ ꯔꯥꯅꯤ ꯐꯤꯁꯦ ꯃꯈꯜ ꯑꯅꯤ ꯊꯣꯛꯅ ꯈꯥꯏꯗꯣꯛꯑꯦꯕꯀꯣ ꯆꯧꯔꯥꯛꯄꯗ ꯑꯆꯧꯕꯗꯒꯤ ꯌꯦꯡꯉꯛꯄ ꯃꯇꯝꯗ ꯑꯩꯈꯣꯏ ꯔꯥꯅꯤꯐꯤ ꯃꯔꯥꯛ ꯇꯥꯏꯕꯤ ꯑꯅ ꯑꯅꯤ ꯇꯥꯏꯁꯤꯟꯅꯕ ꯂꯩꯑꯦꯕꯀꯣ ꯑꯗꯨꯗꯤ ꯂꯨꯄꯥ ꯂꯥꯋꯦꯁꯇ ꯂꯨꯄꯥ ꯂꯤꯁꯤꯡ ꯇꯔꯥ ꯑꯣꯏꯌꯦ ꯃꯥꯁꯦ ꯑꯗꯨꯒ ꯔꯥꯅꯤ ꯃꯅꯥꯎꯑꯅꯁꯨ ꯂꯩꯀꯣ ꯔꯥꯅꯤ ꯃꯅꯥꯎꯁꯤꯅ ꯂꯣꯋꯦꯁꯇ ꯂꯨꯄꯥ ꯂꯤꯁꯤꯡ ꯑꯍꯨꯝ ꯄꯤ ꯑꯗꯨꯅꯦ ꯑꯇꯩ ꯍꯣꯏ ꯍꯣꯏ